ꯑꯩꯅ ꯐꯦꯁꯟꯒꯤ ꯍꯧꯖꯤꯛꯀꯤ ꯕꯣꯜꯂꯤꯋꯨꯗꯀꯤ ꯃꯇꯥꯡꯗ ꯍꯥꯏꯔꯒꯗꯤ ꯀꯩꯅꯣꯁꯦ ꯌꯥꯝꯅ ꯄꯥꯝꯖꯔꯛꯑꯦ ꯊꯥꯏꯅ ꯑꯩꯅ ꯑꯉꯥꯡ ꯑꯣꯏꯔꯤꯉꯩꯗ ꯌꯦꯡꯉꯛꯄ ꯃꯇꯝꯗ ꯁꯜꯃꯥꯟ ꯀꯥꯟꯅ ꯁꯦꯠꯄ ꯃꯥꯒꯤ ꯖꯤꯟꯁ ꯁꯦꯒꯥꯏꯕꯗꯣ ꯑꯗꯨꯒ ꯒꯤꯇꯔ ꯃꯔꯤ ꯌꯥꯎꯗꯕ ꯑꯃ ꯌꯥꯜꯂꯒ ꯁꯥꯟꯅꯕ ꯑꯃ ꯃꯥꯒꯤ ꯑꯣ ꯑꯣ ꯖꯥꯟꯅꯦ ꯖꯥꯟꯅ ꯀꯥꯏ ꯇꯧꯕ ꯏꯁꯩ ꯑꯃ ꯌꯥꯎꯕꯗꯣ ꯑꯗꯣ ꯄꯥꯝꯖꯔꯛꯑꯦ ꯌꯥꯝ